ꯍꯜꯂꯣ ꯀꯅꯥ ꯑꯣꯏꯕꯤꯔꯕꯅꯣ ꯍꯣꯏ ꯃꯥꯟꯅꯦ ꯀꯔꯤ ꯍꯪꯒꯦ ꯍꯥꯏꯅꯣ ꯍꯣꯏ ꯍꯣꯏ ꯍꯪꯕꯤꯌꯣ ꯍꯪꯕꯤꯌꯣ ꯎꯝ ꯑꯥ ꯍꯥꯏꯕꯤꯎ ꯍꯥꯏꯕꯤꯎ ꯍꯣꯏ ꯑꯗꯨ ꯗꯤꯖꯥꯏꯟ ꯑꯃꯗꯤ ꯂꯥꯛꯑꯦꯕ ꯍꯥꯟꯅꯒꯤꯁꯨ ꯃꯌꯥꯝ ꯑꯃ ꯂꯩꯌꯦ ꯑꯗꯣ ꯍꯧꯖꯤꯛꯇꯤ ꯂꯥꯟ ꯀꯩꯀꯥꯒ ꯂꯩꯕꯅꯤꯅ ꯌꯥꯝꯅ ꯄꯥꯛ ꯂꯥꯎꯅꯗꯤ ꯄꯣꯠ ꯆꯩ ꯂꯥꯛꯇ꯭ꯔꯤꯌꯦ ꯑꯗꯣ ꯍꯧꯖꯤꯛ ꯑꯅꯧꯕ ꯑꯃ ꯂꯥꯛꯄꯗꯨꯗꯤ ꯎꯝ ꯐꯥꯏꯚ ꯍꯟꯗ꯭ꯔꯦꯗꯃꯨꯛ ꯄꯤꯌꯦ ꯁꯦꯠꯇ ꯍꯣꯏ ꯍꯣꯏ ꯑꯅꯧꯕ ꯈꯔꯗꯤ ꯂꯥꯛꯑꯦ ꯑꯗꯨ ꯂꯥꯛꯑꯣ ꯑꯥ ꯑꯥ ꯌꯥꯎꯋꯦ ꯑꯗꯨ ꯑꯩꯒ ꯊꯪꯅꯕ ꯗꯨꯀꯥꯟꯁꯤꯗꯁꯨ ꯃꯌꯥꯝ ꯑꯃ ꯂꯩꯌꯦ ꯑꯗꯨꯗꯣ ꯌꯦꯡꯕ ꯂꯥꯛꯑꯣꯅꯦ ꯍꯣꯏ ꯍꯣꯏ ꯍꯪꯕꯤꯎ ꯍꯪꯕꯤꯎ ꯑꯥ ꯌꯥꯎꯋꯦ ꯑꯗꯨ ꯗꯤꯖꯥꯏꯟ ꯂꯩ ꯍꯛꯄ ꯍꯛꯇꯕ ꯃꯌꯥꯝ ꯑꯃ ꯂꯩꯌꯦ ꯌꯦꯡꯂꯒ ꯈꯪꯒꯅꯤ ꯃꯃꯟꯕꯨꯗꯤ ꯈꯔ ꯑꯗꯨꯝ ꯇꯥꯡꯂꯛꯀꯅꯤ

ꯑꯥ ꯌꯥꯎꯋꯦ ꯌꯥꯎꯋꯦ ꯌꯥꯎꯋꯦ ꯎꯝ ꯗꯤꯖꯥꯏꯟꯁꯦ ꯃꯥꯒꯤ ꯗꯤꯖꯥꯏꯟꯁꯦ ꯌꯨꯡꯂꯒꯁꯨ ꯂꯥꯛꯄ ꯌꯥꯎꯋꯦ ꯑꯗꯨꯒ ꯇꯦꯡꯒꯣꯠꯀꯤ ꯇꯥꯏꯞꯇ ꯇꯧꯔꯒ ꯃꯅꯥ ꯄꯥꯟꯕꯗꯣ ꯑꯗꯨꯁꯨ ꯌꯥꯎꯋꯦ ꯑꯗꯨꯒ ꯗꯤꯖꯥꯏꯟ ꯑꯅꯤ ꯑꯍꯨꯝꯁꯨ ꯂꯩꯌꯦ ꯑꯗꯨ ꯍꯥꯡꯗꯣꯛꯇ꯭ꯔꯤꯕ ꯄꯣꯠꯇꯤ ꯌꯧꯔꯛꯄꯗ ꯉꯥꯏꯔꯤꯕꯒꯤ ꯑꯗꯨꯒꯤ ꯌꯦꯡꯕ ꯂꯥꯛꯑꯣ

ꯑꯥ ꯎꯝ

ꯑꯅꯤ ꯑꯍꯨꯝ ꯄꯣꯠ ꯌꯦꯡꯗꯕ ꯌꯥꯎꯔꯤꯌꯦ ꯑꯗꯨꯅ ꯍꯥꯡꯗꯣꯛꯂꯒ ꯑꯩ ꯍꯥꯏꯔꯛꯂꯒꯦ ꯑꯗꯨꯗꯤ ꯑꯇꯣꯞꯄꯒꯤ ꯇ꯭ꯔꯦꯒꯨꯝꯕ ꯑꯗꯒꯤ ꯑꯦꯟꯁꯥꯡ ꯍꯥꯞꯅꯕ ꯇꯦꯡꯒꯣꯠ ꯀꯨꯝꯕ ꯗꯤꯖꯥꯏꯟ ꯈꯔ ꯑꯃꯁꯨ ꯄꯨꯔꯛꯑꯦ

ꯎꯝ ꯑꯗꯨꯝ ꯇꯥꯕꯤꯅꯤꯗ ꯄꯣꯠ ꯈꯔ ꯂꯧꯔꯗꯤ ꯃꯃꯟꯗꯤ ꯍꯣꯏ ꯍꯪꯉꯣ ꯌꯥꯎꯋꯦ ꯌꯥꯎꯋꯦ ꯎꯝ ꯗꯤꯟꯅꯔ ꯁꯦꯠ ꯑꯗꯨꯝ ꯎꯝ ꯄꯨꯈꯝ ꯇꯔꯨꯛꯃꯨꯛ ꯌꯥꯎꯕ ꯑꯗꯒꯤ ꯑꯦꯟꯁꯥꯡ ꯇꯦꯡꯒꯣꯠ ꯑꯍꯨꯝ ꯌꯥꯎꯔꯒ ꯄ꯭ꯂꯦꯠ ꯑꯍꯨꯝ ꯌꯥꯎꯕ ꯑꯗꯨꯒꯨꯝꯕ ꯑꯗꯨꯒꯨꯝꯕ ꯉꯥꯛꯇ ꯑꯣꯏꯌꯦ ꯑꯩꯇꯩꯗꯤ ꯌꯥꯝ ꯂꯩꯇ꯭ꯔꯕ ꯍꯣꯏ ꯍꯣꯏ ꯍꯣꯏ ꯊꯝꯃꯨ ꯊꯝꯃꯨ